ꯑꯩꯈꯣꯏꯒꯤ ꯃꯅꯤꯄꯨꯔꯗ ꯁꯤꯖꯤꯟꯅꯔꯤꯕ ꯂꯣꯟ ꯑꯁꯤ ꯖꯥꯇꯤ ꯄꯨꯂꯞ ꯁꯨꯅ ꯂꯩꯕꯅ ꯃꯔꯝ ꯑꯣꯏꯔꯒ ꯂꯣꯟꯁꯨ ꯑꯗꯨꯝ ꯁꯨꯅꯕ ꯉꯥꯡꯏ ꯑꯨꯗꯨꯨꯕꯨ ꯃꯔꯨ ꯑꯣꯏꯅ ꯁꯤꯖꯤꯟꯅꯔꯤꯕ ꯂꯣꯟꯁꯤꯡꯗꯤ ꯃꯅꯤꯄꯨꯔꯤ ꯂꯣꯟ ꯀꯕꯨꯏ ꯂꯣꯟ ꯑꯗꯒꯤ ꯀꯨꯀꯤ ꯃꯔꯣꯟ ꯍꯥꯏꯔꯤꯕ ꯁꯨꯃꯥꯏꯅ ꯇ꯭ꯔꯥꯏꯕꯁꯤꯡꯒꯤ ꯃꯔꯨꯑꯣꯏꯕ ꯂꯣꯟ ꯀꯨꯟ ꯀꯨꯟꯊ꯭ꯔꯥ ꯂꯩ ꯍꯥꯏꯔꯤꯕ ꯂꯣꯟꯁꯤꯡ ꯑꯁꯤꯒꯤ ꯃꯔꯛꯇ ꯈ꯭ꯋꯥꯏꯗꯒꯤ ꯃꯔꯨ ꯑꯣꯏꯅ ꯍꯦꯟꯅ ꯁꯤꯖꯤꯟꯅꯕꯗꯤ ꯃꯅꯤꯄꯨꯔꯤ ꯂꯣꯟ ꯑꯁꯤꯅꯤ